ꯍꯜꯂꯣ ꯑꯥ ꯑꯥ ꯕꯨꯡꯉꯣꯔꯣ ꯑꯩ ꯅꯪ ꯑꯦꯟꯁꯥꯡ ꯅꯥꯄꯤꯗꯣ ꯀꯃꯥꯏꯅ ꯇꯧꯔꯒꯦ ꯑꯩ ꯕꯖꯥꯔꯗ ꯌꯣꯟꯕꯒꯤ ꯅꯉꯣꯟꯗꯒꯤ ꯂꯧꯒꯦ ꯇꯧꯕꯅꯦ ꯌꯥꯗꯣꯏꯔ ꯀꯃꯥꯏꯅ ꯇꯧꯗꯣꯏꯅꯣ ꯃꯃꯜꯗꯤ ꯀꯃꯥꯏ ꯀꯃꯥꯏꯅ ꯇꯧꯕ ꯑꯩꯁꯦ ꯌꯣꯟꯕꯒꯤꯅꯤꯅ ꯅꯪ ꯈꯔ ꯌꯦꯡꯉꯒ ꯄꯤꯕ ꯉꯝꯗꯣꯏꯔ ꯑꯗꯒꯤ ꯑꯦꯟꯁꯥꯡ ꯅꯥꯄꯤꯁꯦ ꯑꯗꯨꯝ ꯄꯠꯇꯅꯕ ꯍꯥꯏꯇꯥꯔꯦꯅꯦ ꯑꯩꯉꯣꯟꯗ ꯑꯗꯨꯝ ꯄꯤꯕ ꯉꯝꯗꯣꯏꯔ ꯀꯃꯥꯏꯅ ꯇꯧꯗꯣꯏꯅꯣ ꯎꯝ ꯑꯗꯨꯝ ꯑꯦꯟꯁꯥꯡ ꯃꯈꯜ ꯃꯈꯜꯁꯦ ꯑꯗꯨꯝ ꯁꯨꯅ ꯂꯩꯗꯅ ꯍꯧꯖꯤꯛꯁꯦ ꯃꯇꯝ ꯃꯇꯝꯒꯤ ꯎꯝ ꯑꯗꯨꯗꯤ ꯑꯩ ꯑꯗꯨꯝ ꯂꯧꯕ ꯂꯥꯛꯑꯒꯦꯀꯣ ꯑꯗꯣ ꯀꯩꯒꯨꯝꯕ ꯅꯪꯉꯣꯟꯗ ꯂꯣꯏꯁꯤꯟꯒꯈ꯭ꯔꯦ ꯑꯦꯟꯁꯥꯡꯗꯨꯒꯤ ꯃꯇꯝꯗꯣ ꯂꯣꯏꯁꯤꯟꯈ꯭ꯔꯦ ꯍꯥꯏꯇꯥꯔꯒꯗꯤ ꯑꯇꯣꯞꯄꯗꯒꯤ ꯑꯩꯅ ꯊꯤꯗꯕꯤꯗ ꯅꯪꯅ ꯑꯗꯨꯝ ꯀꯟꯇꯦꯛ ꯇꯧꯕꯤꯔꯒ ꯅꯣꯏꯒꯤ ꯅꯃꯥꯟꯅꯕ ꯊꯪꯅꯕ ꯐꯥꯝꯁꯤꯡꯗꯒꯤ ꯀꯟꯇꯦꯛ ꯇꯧꯕꯤꯕ ꯈꯣꯠꯄ ꯑꯗꯨꯝ ꯌꯥꯗꯣꯏꯔꯣ ꯐꯔꯦ ꯐꯔꯦ ꯑꯗꯨꯗꯤ ꯊꯝꯃꯒꯦꯀꯣ